ꯂꯩꯀꯥꯏꯒꯤ ꯏꯃꯥꯟꯅꯕ ꯑꯃꯒꯤ ꯒꯥꯔꯗꯦꯟꯗ ꯑꯩꯅ ꯆꯠꯄ ꯃꯇꯝꯗ ꯃꯑꯣꯡ ꯇꯥꯗꯅ ꯃꯥꯒꯤ ꯒꯥꯔꯗꯦꯟꯗꯨꯗ ꯄꯣꯠ ꯆꯩ ꯊꯥꯔꯝꯕ ꯑꯗꯨꯕꯨ ꯑꯩꯅ ꯉꯁꯤꯗꯤ ꯂꯥꯜꯂꯦ ꯍꯥꯏꯅ ꯉꯁꯥꯏꯒꯤ ꯀꯨꯡꯅ ꯀꯨꯡꯅ ꯊꯥꯖꯤꯟꯕ ꯑꯗꯨ ꯁꯤꯒꯤ ꯃꯐꯝ ꯁꯤꯗꯒꯤꯅ ꯁꯤꯐꯥꯎꯗꯤ ꯑꯔꯥꯞꯄ ꯗꯤꯁꯇꯦꯟꯁꯗ ꯄꯣꯠ ꯑꯗꯨ ꯊꯥꯎꯋꯣ ꯍꯥꯏꯅ ꯍꯥꯏꯔꯒ ꯐꯖꯅ ꯇꯥꯛꯄꯤꯔꯒ ꯑꯅꯧꯕ ꯆꯔꯥꯁꯤꯡ ꯑꯗꯨ ꯏꯁꯤꯡ ꯈꯔ ꯇꯣꯏꯅ ꯆꯥꯏꯕꯤꯌꯨ ꯑꯃꯁꯨꯡ ꯃꯈꯣꯡꯗ ꯐꯔꯇꯤꯂꯥꯏꯖꯔꯒꯤ ꯑꯣꯏꯕ ꯄꯣꯠꯁꯛꯁꯤꯡ ꯍꯥꯔꯁꯤꯡ ꯑꯃꯁꯨꯡ ꯆꯔꯨ ꯑꯄꯠꯄꯅꯆꯤꯡꯕ ꯃꯈꯣꯡꯁꯤꯗ ꯀꯣꯏꯁꯤꯜꯂꯒ ꯊꯝꯕꯤꯔꯒ ꯏꯁꯤꯡꯁꯤꯡ ꯑꯗꯨ ꯐꯖꯅ ꯍꯧꯗ꯭ꯔꯤꯕꯐꯥꯎ ꯅꯨꯃꯤꯠ ꯃꯉꯥꯅꯤ ꯇꯔꯥꯅꯤ ꯆꯥꯏꯕꯤꯌꯨ ꯇꯣꯏꯅ ꯈꯔ ꯈꯔ ꯃꯈꯣꯡꯗ ꯍꯩꯕꯤꯌꯨ ꯍꯥꯏꯅ ꯇꯥꯛꯄꯤꯔꯝꯃꯤ ꯑꯗꯨꯕꯨ ꯑꯩꯒꯤ ꯂꯩꯀꯥꯏꯒꯤ ꯃꯔꯨꯞ ꯑꯗꯨꯅ ꯌꯥꯝꯅ ꯍꯔꯥꯎꯅ ꯑꯩꯒꯤ ꯄꯥꯎꯇꯥꯛ ꯑꯗꯨꯕꯨ ꯂꯧꯍꯧꯋꯤ ꯑꯗꯨꯒ ꯑꯩꯅ ꯃꯇꯝ ꯈꯔ ꯂꯩꯔꯒ ꯆꯠꯄ ꯃꯇꯝꯗ ꯃꯥꯒꯤ ꯂꯩꯀꯣꯜ ꯑꯗꯨ ꯐꯖꯅ ꯃꯄꯨꯡ ꯐꯥꯅ ꯄꯥꯝꯕꯤꯁꯤꯡ ꯍꯧꯕꯒꯤ ꯃꯑꯣꯡꯗ ꯂꯩꯔꯝꯕ ꯑꯗꯨ ꯑꯩꯁꯨ ꯄꯨꯛꯅꯤꯡꯗ ꯌꯥꯝꯅ ꯍꯔꯥꯎꯕ ꯅꯨꯡꯉꯥꯏꯕ ꯐꯥꯎꯈꯤ